ꯑꯩꯈꯣꯏꯒꯤ ꯃꯅꯥꯛꯇ ꯃꯍꯥꯎ ꯀꯧꯕ ꯍꯣꯇꯦꯜ ꯑꯃ ꯂꯩ ꯑꯗꯨꯗ ꯑꯩꯅ ꯐ꯭ꯔꯥꯏ ꯔꯥꯏꯁ ꯑꯣꯗꯔ ꯇꯧꯈꯤꯕ ꯑꯗꯨ ꯃꯈꯣꯏꯒꯤ ꯆꯥꯛ ꯑꯗꯨ ꯉꯔꯥꯡꯒꯤ ꯆꯖꯤꯛ ꯑꯣꯏꯒꯤꯕꯅꯔ ꯈꯪꯗ꯭ꯔꯦ ꯆꯥꯕꯗ ꯍꯥꯎꯇ꯭ꯔꯦ ꯃꯅꯝ ꯆꯦꯜꯂꯦ ꯑꯗꯨꯅ ꯑꯩꯒꯤ ꯄꯩꯁꯥ ꯑꯗꯣ ꯍꯟꯗꯣꯛꯄꯤꯔꯛꯑꯣ ꯍꯥꯏꯅ ꯍꯥꯏꯖꯔꯤ